ꯎꯝ ꯍꯜꯂꯣ ꯑꯣ ꯇꯥꯕ꯭ꯔꯣ ꯎꯝ ꯑꯩꯁꯦ ꯅꯉꯣꯟꯗꯒꯤ ꯏꯃꯣꯏꯅꯨꯒꯤꯁꯦ ꯈꯔ ꯋꯥꯔꯤ ꯇꯥꯅꯤꯡꯕ ꯑꯗꯨꯒꯤ ꯎꯝ

ꯎꯝ ꯎꯝ ꯎꯝ ꯎꯝ ꯏꯃꯣꯏꯅꯨꯁꯦ ꯀꯩꯗꯧꯉꯩ ꯄꯥꯡꯊꯣꯛꯀꯦ ꯃꯣꯏꯒꯤꯁꯦ

ꯍꯣꯏ ꯑꯗꯨꯗꯤ ꯏꯃꯣꯏꯅꯨꯒꯤ ꯃꯇꯥꯡꯗ ꯑꯩꯅ ꯑꯁꯤꯗ ꯃꯤꯅ ꯍꯪꯕꯀꯣ ꯑꯗꯨꯒꯤ ꯑꯩꯁꯨ ꯄꯥꯎꯈꯨꯝ ꯄꯤꯕ ꯍꯩꯇꯕꯒꯤ ꯅꯉꯣꯟꯗꯒꯤ ꯐꯖꯅ ꯇꯥꯔꯒ ꯑꯧ ꯍꯣꯏ ꯍꯣꯏ ꯖꯤ ꯀꯦ ꯄꯥꯗꯕ ꯀꯨꯏꯕꯒꯤ ꯏꯃꯣꯏꯅꯨꯒꯤꯁꯨ ꯈꯪꯗ꯭ꯔꯦ ꯎꯝ ꯎꯝ ꯎꯝ ꯎꯝ ꯎꯝ ꯎꯝ ꯎꯝ ꯍꯣꯏ ꯍꯣꯏ ꯑꯗꯨꯗꯤ ꯑꯥ ꯌꯥꯔꯦ ꯑꯥ ꯎꯝ